ꯍꯧꯖꯤꯛ ꯍꯧꯖꯤꯛ ꯅꯧꯅ ꯏꯔꯣꯏꯕ ꯇꯃꯛꯏꯕ ꯃꯤꯑꯣꯏ ꯑꯃꯗ ꯑꯩꯅ ꯄꯤꯅꯤꯡꯕ ꯄꯥꯎꯇꯥꯛꯁꯦ ꯏꯔꯣꯏꯕꯗꯗꯤ ꯁꯣꯔ ꯍꯣꯟꯕꯒꯤ ꯃꯑꯣꯡꯁꯦ ꯌꯥꯝꯅ ꯃꯔꯨ ꯑꯣꯏ ꯍꯥꯏꯗꯤ ꯕ꯭ꯔꯤꯗꯤꯡ ꯇꯦꯛꯅꯤꯛꯁꯦ ꯑꯗꯨꯅ ꯍꯥꯏꯕꯗꯤ ꯑꯍꯥꯝꯕ ꯍꯧꯕꯀꯥꯟꯗ ꯐꯖꯟꯅ ꯁꯣꯔ ꯍꯣꯟꯕ ꯍꯥꯏ ꯁꯣꯔ ꯍꯣꯟꯕꯒꯤ ꯃꯑꯣꯡꯁꯦ ꯍꯥꯟꯅ ꯐꯖꯟꯅ ꯇꯝꯍꯟꯅꯤꯡꯉꯦ ꯑꯁꯤ ꯍꯩꯇꯥꯔꯒꯗꯤ ꯏꯔꯣꯏꯕꯀꯥꯟꯗ ꯌꯥꯝꯅ ꯂꯥꯏꯅ ꯊꯣꯛꯀꯅꯤ ꯑꯗꯨꯗꯨꯒ ꯉꯁꯥꯏꯒꯤ ꯀꯩꯅꯣ ꯇꯧꯕꯀꯥꯟꯗ ꯏꯔꯣꯏꯕꯀꯥꯟꯗꯁꯨ ꯍꯥꯏꯗꯤ ꯁ꯭ꯇꯥꯃꯤꯅꯥꯒꯨꯝꯕ ꯕꯤꯜ ꯑꯞ ꯇꯧꯔꯛꯄꯗꯁꯨ ꯑꯗꯨꯝ ꯏꯔꯣꯏ ꯁꯣꯔ ꯍꯣꯟꯕꯒꯤ ꯃꯑꯣꯡꯗꯣ ꯐꯖꯟꯅ ꯈꯪꯈ꯭ꯔꯕꯅꯤꯅ ꯌꯥꯝꯅ ꯂꯥꯏꯅ ꯇꯧꯕ ꯉꯃꯛꯀꯅꯤ ꯑꯗꯨꯗꯨꯅ ꯍꯥꯏꯕꯗꯤ ꯃꯤ ꯈꯔ ꯑꯗꯨꯝ ꯂꯥꯏꯅ ꯍꯥꯏꯗꯤ ꯀꯩꯁꯨ ꯀꯩꯅꯣ ꯇꯧꯗꯅ ꯂꯧꯊꯣꯛꯑꯦꯕꯀꯣ ꯑꯍꯥꯝꯕ ꯍꯧꯕꯀꯥꯟꯗꯗꯤ ꯁꯣꯔ ꯍꯣꯟꯕ ꯇꯝꯕꯁꯦ ꯑꯗꯨꯕꯨ ꯏꯔꯣꯏꯕꯗꯗꯤ ꯁꯣꯔ ꯍꯣꯟꯕ ꯍꯩꯕꯁꯦ ꯌꯥꯝꯅ ꯏꯝꯄꯣꯔꯇꯦꯟ ꯑꯣꯏ ꯃꯦꯝ ꯃꯔꯨ ꯑꯣꯏꯌꯦꯅ ꯂꯧꯋꯦ ꯑꯗꯨꯗꯨꯅ ꯐꯖꯟꯅ ꯇꯝꯍꯟꯅꯤꯡꯉꯦ ꯑꯍꯥꯝꯕꯗ ꯑꯗꯨꯝ